ꯑꯩꯈꯣꯏꯒꯤ ꯕꯤꯁꯦꯟꯄꯨꯔ ꯗꯤꯁꯇ꯭ꯔꯤꯛꯇ ꯎ ꯋꯥꯁꯤꯡ ꯃꯔꯥꯡ ꯀꯥꯏꯅ ꯐꯖꯅ ꯍꯧꯕꯅ ꯃꯔꯝ ꯑꯣꯏꯔꯒ ꯑꯩꯈꯣꯏꯒꯤ ꯈꯨꯠꯀꯤ ꯑꯣꯏꯕ ꯄꯣꯠꯊꯣꯛꯁꯤꯡ ꯃꯣꯔꯥ ꯑꯗꯒꯤ ꯐꯛ ꯀꯧꯅꯥꯅ ꯁꯥꯕ ꯑꯗꯒꯤ ꯊꯨꯃꯣꯛ ꯑꯁꯤꯒꯨꯝꯕ ꯃꯌꯥꯝ ꯑꯁꯦ ꯁꯥꯗꯅ ꯑꯩꯈꯣꯏꯒꯤ ꯃꯌꯥꯝꯅ ꯑꯩꯈꯣꯏꯒꯤ ꯕꯖꯥꯔꯗ ꯌꯣꯟꯗꯨꯅ ꯑꯩꯈꯣꯏꯒꯤ ꯍꯤꯡꯅꯕꯒꯤ ꯂꯝꯕꯤꯗ ꯑꯩꯈꯣꯏ ꯐꯖꯅ ꯌꯥꯝ ꯆꯥꯎꯅꯁꯨ ꯃꯇꯦꯡ ꯄꯥꯡꯉꯤ ꯑꯗꯨꯒ ꯐꯖ ꯐꯖꯕ ꯑꯩꯈꯣꯏꯒꯤ ꯎ ꯋꯥꯁꯤꯡ ꯂꯩꯔꯤꯕꯁꯤꯡ ꯑꯁꯤ ꯌꯥꯜꯂꯒ ꯑꯩꯈꯣꯏꯒꯤ ꯌꯨꯝ ꯀꯩ ꯁꯥꯕ ꯃꯇꯝꯗꯁꯨ ꯌꯥꯝꯅ ꯐꯖꯅ ꯃꯇꯦꯡ ꯄꯥꯡꯗꯨꯅ ꯑꯩꯈꯣꯏꯒꯤ ꯐꯖꯕ ꯌꯨꯝ ꯀꯩ ꯑꯃꯁꯨ ꯑꯣꯏꯍꯜꯂꯤ ꯑꯗꯨꯒ ꯑꯩꯈꯣꯏꯒꯤ ꯕꯤꯁꯦꯟꯄꯨꯔ ꯗꯤꯁꯇ꯭ꯔꯤꯛ ꯑꯁꯦ ꯑꯩꯈꯣꯏꯒꯤ ꯄꯥꯠ ꯅꯨꯡ ꯑꯃꯗꯤ ꯃꯌꯥꯝ ꯃꯔꯥꯡ ꯀꯥꯏꯅ ꯂꯩꯕꯅ ꯃꯔꯝ ꯑꯣꯏꯔꯒ ꯄꯥꯠꯇꯒꯤ ꯐꯪꯉꯛꯄ ꯄꯣꯠꯊꯣꯛꯁꯤꯡ ꯍꯥꯏꯕꯗꯤ ꯑꯩꯈꯣꯏ ꯉꯥ ꯉꯥꯃꯤꯅ ꯑꯩꯈꯣꯏ ꯉꯥꯒꯨꯝꯕ ꯐꯥꯔꯒ ꯑꯩꯈꯣꯏꯒꯤ ꯉꯥꯒꯨꯝꯕꯁꯦ ꯐꯖꯅ ꯐꯥꯏ ꯑꯗꯨꯒ ꯉꯥꯁꯦ ꯐꯥꯔꯤꯕ ꯉꯥꯁꯤ ꯉꯥꯁꯦ ꯑꯩꯈꯣꯏ ꯐꯖꯅ ꯌꯨꯝꯗ ꯄꯨꯈꯠꯂꯒ ꯌꯥꯏꯊꯣꯛꯄ ꯈꯣꯇꯣꯛꯄ ꯇꯧꯔꯕ ꯃꯇꯨꯡꯗ ꯑꯩꯈꯣꯏꯅ ꯕꯖꯥꯔꯒꯨꯝꯕꯗꯁꯨ ꯐꯖꯅ ꯊꯥꯏ ꯑꯗꯒꯤ ꯃꯌꯥꯝꯅꯁꯨ ꯌꯥꯝꯅ ꯄꯥꯝꯅꯩ ꯑꯗꯨꯒ ꯄꯥꯠ ꯑꯁꯤꯗ ꯑꯩꯈꯣꯏꯒꯤ ꯍꯩꯀꯛ ꯀꯨꯝꯕ ꯌꯦꯜꯂꯤꯒꯨꯝꯕ ꯁꯤꯁꯨ ꯌꯥꯝ ꯃꯔꯥꯡ ꯀꯥꯏꯅ ꯍꯧꯋꯤ ꯑꯗꯒꯤ ꯊꯔꯣ ꯊꯝꯕꯥꯜꯁꯨ ꯌꯥꯝ ꯃꯔꯥꯡ ꯀꯥꯏꯅ ꯁꯥꯠꯄꯅ ꯃꯔꯝ ꯑꯣꯏꯔꯒ ꯑꯩꯈꯣꯏꯒꯤ ꯑꯩꯈꯣꯏ ꯕꯤꯁꯦꯟꯄꯨꯔ ꯗꯤꯁꯇ꯭ꯔꯤꯛꯇ ꯃꯣꯏꯔꯥꯡꯗ ꯑꯩꯈꯣꯏꯒꯤ ꯂꯥꯏ ꯇꯤꯟ ꯈꯣꯏꯔꯝꯕ ꯂꯥꯛꯄꯁꯤꯡꯅꯁꯨ ꯌꯥꯝ ꯄꯥꯝꯅꯅ ꯂꯩꯗꯨꯅ ꯑꯩꯈꯣꯏꯒꯤ ꯂꯥꯏꯗꯁꯨ ꯀꯠꯇꯅ ꯑꯩꯈꯣꯏꯒꯤ ꯃꯣꯏꯒꯤ ꯅꯤꯖꯅꯤꯡꯕ ꯕꯣꯔ ꯀꯌꯥꯁꯨ ꯅꯤꯖꯈꯤ ꯑꯗꯨꯒ ꯍꯥꯏꯔꯤꯕ ꯑꯩꯈꯣꯏꯒꯤ ꯀꯔꯕꯥꯔ ꯇꯧꯕꯁꯤꯡ ꯑꯁꯤꯅꯁꯨ ꯑꯩꯈꯣꯏꯒꯤ ꯃꯈꯜ ꯃꯈꯜꯒꯤ ꯑꯩꯈꯣꯏ ꯈꯨꯠꯅ ꯁꯥꯕ ꯄꯣꯠꯊꯣꯛꯁꯤꯡ ꯃꯁꯥ ꯃꯁꯥꯒꯤ ꯍꯩꯖꯕ ꯋꯥꯅꯅꯤ ꯈꯪꯗꯦ ꯑꯗꯒꯤ ꯐꯛꯅ ꯂꯤꯅꯅꯤ ꯈꯪꯗꯦ ꯃꯥꯅ ꯃꯥꯅ ꯑꯉꯝ ꯑꯉꯝꯕ ꯁꯥꯗꯨꯅ ꯑꯩꯈꯣꯏꯒꯤ ꯀꯔꯕꯥꯔ ꯇꯧꯕ ꯃꯇꯝꯗꯁꯨ ꯑꯩꯈꯣꯏꯒꯤ ꯌꯥꯝꯅ ꯈꯨꯗꯣꯡ ꯆꯥꯕ ꯈꯨꯗꯣꯡ ꯆꯥꯕ ꯃꯐꯝꯁꯨ ꯑꯣꯏ ꯑꯩꯈꯣꯏ ꯕꯤꯁꯦꯟꯄꯨꯔ ꯗꯤꯁꯇ꯭ꯔꯤꯛ ꯑꯁꯦ ꯑꯗꯨꯒ ꯕꯤꯁꯦꯟꯄꯨꯔ ꯗꯤꯁꯇ꯭ꯔꯤꯛꯁꯤꯗ ꯐꯪꯉꯤꯕ ꯑꯩꯈꯣꯏꯒꯤ ꯄꯣꯠꯊꯣꯛꯁꯤꯡ ꯍꯥꯏꯕꯗꯤ ꯊꯥꯏꯅꯒꯤ ꯃꯍꯧꯁꯥꯒꯤ ꯄꯣꯠꯊꯣꯛꯁꯤꯡ ꯑꯁꯦ ꯃꯌꯥꯝꯅꯁꯨ ꯌꯥꯝꯅ ꯄꯥꯝꯅꯕ ꯄꯣꯠꯊꯣꯛꯁꯤꯡ ꯑꯃꯁꯨ ꯑꯣꯏ ꯑꯗꯒꯤ ꯉꯥ ꯉꯥ ꯆꯥꯛꯇꯕꯨꯨꯨꯨꯨꯨꯨꯨꯨꯨꯨꯨꯨꯨꯨꯨꯨꯨ ꯑꯣꯏꯔꯣ ꯑꯗꯒꯤ ꯑꯩꯈꯣꯏꯒꯤ ꯀꯔꯤ ꯍꯥꯏꯅꯤ

ꯕꯤꯁꯦꯟꯄꯨꯔꯗ ꯐꯪꯉꯤꯕ ꯄꯣꯠ ꯆꯩꯁꯤꯡ ꯑꯁꯦ ꯌꯥꯝꯅꯁꯨ ꯄꯥꯝꯅ ꯂꯧꯅꯕ